ꯍꯜꯂꯣ ꯑꯣ ꯀꯅꯥ ꯑꯣꯏꯕꯤꯗꯣꯏꯕ ꯑꯣ ꯑꯣ ꯍꯟꯗꯛꯅ ꯑꯍꯥꯟꯕ ꯂꯥꯛꯄ ꯑꯣꯏꯗꯣꯏꯔꯥ ꯀꯌꯥꯔꯛ ꯁꯨꯔꯒꯦ ꯑꯥ ꯍꯥꯏꯕꯤꯎ ꯍꯥꯏꯕꯤꯎ ꯑꯣ ꯑꯣ ꯒꯣꯕꯤꯟꯗꯖꯤ ꯇꯦꯝꯄꯜꯁꯦ ꯑꯥ ꯑꯍꯥꯟꯕ ꯑꯣꯏꯅ ꯆꯪꯒꯗꯕꯅꯦꯕ ꯑꯣ ꯍꯣꯏ ꯑꯩ ꯄꯥꯡꯖꯒꯦ ꯑꯩ ꯁ꯭ꯋꯥꯏꯗꯩꯅꯦꯕ ꯑꯥ ꯁꯨꯃꯥꯏꯅ ꯇꯨꯔꯤꯁ ꯂꯥꯛꯄ ꯃꯈꯩꯁꯦ ꯑꯩ ꯑꯗꯨꯝ ꯒꯥꯏꯗ ꯇꯧꯖꯕ ꯃꯤꯅꯦꯕ ꯑꯗꯨꯝ ꯌꯥꯅꯤ ꯑꯩ ꯑꯗꯨꯝ ꯒꯥꯏꯗ ꯇꯧꯖꯒꯦ ꯆꯥꯛꯀꯗꯤ ꯆꯥꯕꯤꯔꯛꯂꯕꯣ ꯑꯣ ꯍꯣꯇꯦꯜꯗ ꯂꯩꯕ꯭ꯔꯥ ꯀꯗꯥꯏ ꯀꯗꯥꯏ ꯂꯩ ꯀꯃꯥꯏꯅ ꯇꯧꯒꯦ

ꯁꯨꯋꯥꯏ ꯑꯥ ꯅꯨꯡꯉꯥꯏꯕ꯭ꯔꯥ ꯀꯃꯥꯏꯅ ꯇꯧꯒꯦ ꯃꯅꯤꯄꯨꯔꯁꯤꯕꯣ ꯑꯥ ꯁꯤꯜꯂꯣꯡꯗꯁꯨ ꯑꯗꯨꯝ ꯋꯦꯗꯔꯁꯦ ꯑꯗꯨꯝ ꯃꯥꯟꯅꯕꯅꯦꯕ ꯑꯗꯨꯅ ꯁꯤꯜꯂꯣꯡꯗꯒꯤ ꯂꯥꯛꯄꯤꯕꯅꯤꯅ ꯑꯗꯨꯝ ꯅꯨꯡꯉꯥꯏꯔꯝꯒꯅꯤ ꯈꯜꯂꯤ ꯍꯥꯏꯗꯤ ꯋꯦꯗꯔꯁꯤ ꯆꯦꯟꯖ ꯇꯧꯗꯕꯅꯤꯅꯀꯣ ꯑꯣ ꯑꯣ ꯆꯥꯛ ꯑꯦꯟꯁꯥꯡ ꯀꯔꯤ ꯀꯔꯤꯗꯤ ꯍꯩꯅꯕ꯭ꯔꯥ ꯑꯗꯨꯝ ꯀꯃꯥꯏꯅ ꯇꯧꯒꯦ ꯑꯣ ꯀꯔꯝꯕ ꯃꯈꯜꯅ ꯈ꯭ꯋꯥꯏꯗꯒꯤ ꯄꯥꯝꯕꯤꯒꯦ ꯉꯔꯥꯡ ꯐꯥꯎ ꯆꯥꯕꯁꯤꯗ ꯑꯣ ꯍꯥꯎꯕꯤꯕ꯭ꯔꯣ ꯑꯣ ꯑꯥ ꯒꯣꯕꯤꯟꯗꯖꯤ ꯇꯦꯝꯄꯜꯗ ꯆꯠꯂꯁꯤꯀꯣ ꯑꯗꯨꯗꯤ ꯒꯣꯕꯤꯟꯗꯖꯤ ꯇꯦꯝꯄꯜ ꯍꯥꯏꯁꯦ ꯀꯩꯅꯣꯅꯦꯕ ꯑꯥ ꯃꯩꯇꯩꯁꯤꯡꯒꯤ ꯍꯥꯏꯇꯔꯦꯀꯣ ꯒꯧꯔꯥ ꯗꯔꯃꯥ ꯆꯠꯄ ꯂꯥꯏ ꯅꯤꯡꯐꯝ ꯃꯐꯝ ꯑꯃꯈꯛꯅꯦꯕ ꯑꯥ ꯃꯐꯝꯁꯤꯗ ꯑꯗꯨꯝ ꯑꯥ ꯅꯨꯄꯤ ꯅꯨꯄꯥ ꯈꯥꯛꯇꯦ ꯂꯣꯏꯅ ꯂꯥꯏ ꯈꯨꯔꯨꯝꯕ ꯂꯥꯛꯅꯩꯕ ꯑꯗꯣ ꯌꯥꯝ ꯆꯥꯎꯕ ꯃꯐꯝꯅꯤꯗ ꯌꯥꯝ ꯍꯥꯏꯗꯤ ꯊꯥꯏꯅꯗꯒꯤ ꯑꯗꯨꯝ ꯂꯩꯔꯛꯂꯕ ꯑꯗꯨꯒꯨꯝꯕ ꯇꯦꯝꯄꯜ ꯑꯃꯈꯛꯅꯤ ꯃꯥꯁꯦ ꯋꯥꯏꯠ ꯉꯥꯛꯇꯅꯁꯨ ꯀꯩꯅꯣ ꯀꯂꯔ ꯇꯧꯋꯦꯕꯀꯣ ꯑꯗꯨꯅ ꯍꯦꯟꯅ ꯌꯦꯡꯕꯗꯁꯨ ꯌꯥꯝ ꯐꯖꯍꯜꯂꯦ ꯌꯦꯡꯂꯨꯔꯁꯤꯀꯣ ꯑꯗꯨꯗꯤ ꯑꯥ ꯁꯤꯗ ꯂꯩꯔꯤꯁꯤꯅꯅꯦ ꯁꯟ ꯑꯥ ꯀꯩꯅꯣ ꯁꯟꯁꯦ ꯀꯥꯎꯁꯦ ꯁꯟ ꯍꯥꯏꯅ ꯈꯪꯅꯩꯕ ꯃꯅꯤꯄꯨꯔꯗ ꯑꯥ ꯑꯗꯨꯅꯤ ꯃꯩꯇꯩꯂꯣꯟꯗ ꯍꯥꯏꯇꯔꯦ ꯑꯗꯨꯅꯤ ꯁꯤꯗ ꯂꯩꯔꯤꯁꯤꯅ ꯑꯗꯣ ꯂꯥꯏ ꯈꯨꯔꯨꯝ ꯐꯝꯅ ꯑꯁꯣꯝ ꯅꯥꯀꯟ ꯁꯥꯏꯠꯇ ꯂꯩꯔꯝꯂꯅꯤ ꯑꯗꯨꯗꯤ ꯂꯥꯏ ꯈꯨꯔꯨꯝꯕ ꯆꯠꯂꯁꯤꯀꯣ

ꯊꯝꯃꯦ ꯊꯝꯃꯦ